ꯀꯔꯕꯥꯔ ꯑꯃ ꯍꯧꯗꯣꯛꯄ ꯃꯇꯝꯗ ꯈꯨꯡꯒꯪꯒꯤ ꯃꯤꯌꯥꯝꯅ ꯊꯦꯡꯅꯕ ꯈꯨꯗꯣꯡꯆꯥꯗꯕꯁꯤꯡ ꯑꯗꯨꯗꯤ ꯄꯩꯁꯥ ꯄꯩꯁꯥ ꯍꯥꯏꯕꯁꯤ ꯌꯥꯎꯗ꯭ꯔꯒꯗꯤ ꯑꯩꯈꯣꯏꯅ ꯀꯔꯕꯥꯔ ꯑꯃ ꯇꯧꯕ ꯃꯇꯝꯗ ꯃꯥꯏ ꯄꯥꯛꯄ ꯉꯝꯗꯦ ꯄꯩꯁꯥ ꯂꯩꯇ꯭ꯔꯒꯗꯤ ꯑꯩꯈꯣꯏꯅ ꯇꯧꯅꯤꯡꯉꯤꯕ ꯄꯣꯠ ꯑꯗꯨꯗ ꯃꯄꯨꯡ ꯐꯥꯅ ꯁꯦꯟ ꯊꯥꯗꯕ ꯉꯝꯗꯕ ꯄ꯭ꯔꯣꯐꯤꯠ ꯃꯔꯥꯡ ꯀꯥꯏꯅ ꯂꯥꯛꯇꯕꯅ ꯃꯔꯝ ꯑꯣꯏꯔꯒ ꯑꯩꯈꯣꯏꯅ ꯄꯩꯁꯥ ꯌꯥꯝꯅ ꯗꯔꯀꯥꯔ ꯑꯣꯏ ꯍꯥꯏꯖꯅꯤꯡꯉꯤ ꯑꯗꯨꯒ ꯈꯨꯡꯒꯪꯗ ꯀꯔꯕꯥꯔ ꯇꯧꯅꯕꯒꯤꯗꯃꯛ ꯍꯥꯏꯕꯗꯤ ꯀꯔꯕꯥꯔꯗ ꯐꯒꯠꯅꯕꯒꯤꯗꯃꯛ ꯚꯥꯔꯠꯀꯤ ꯈꯨꯡꯒꯪꯁꯤꯡꯗ ꯑꯩꯈꯣꯏꯒꯤ ꯑꯦꯋꯥꯔꯅꯦꯁꯀꯨꯝꯕ ꯇ꯭ꯔꯦꯅꯤꯡꯒꯨꯝꯕ ꯃꯈꯜ ꯃꯈꯥ ꯀꯌꯥ ꯄꯤꯕꯤꯗꯨꯅ ꯀꯥꯅꯕꯁꯤꯡ ꯑꯗꯨ ꯐꯪꯍꯟꯕꯤꯗꯨꯅ ꯄ꯭ꯔꯖꯥꯁꯤꯡꯕꯨ ꯑꯅꯧꯕ ꯑꯐꯕ ꯄ꯭ꯔꯖꯥ ꯑꯃ ꯑꯣꯏꯍꯟꯕꯗ ꯃꯇꯦꯡ ꯄꯥꯡꯍꯟꯖꯅꯤꯡꯉꯤ ꯑꯗꯨꯒ ꯁꯔꯀꯥꯔꯒꯤ ꯁꯥꯏꯠꯇꯒꯤ ꯚꯥꯔꯠꯀꯤ ꯁꯥꯏꯠꯇꯒꯤ ꯑꯩꯈꯣꯏꯅ ꯂꯣꯟꯒꯨꯝꯕ ꯀꯌꯥ ꯑꯃ ꯄꯤꯊꯕꯤꯗꯨꯅ ꯃꯥꯅ ꯃꯥꯅ ꯄꯥꯝꯖꯔꯤꯕ ꯇ꯭ꯔꯦꯠ ꯃꯥꯅ ꯃꯥꯅ ꯇꯧꯖꯅꯤꯡꯉꯤꯕ ꯀꯔꯕꯥꯔ ꯑꯗꯨꯗ ꯃꯥꯏ ꯄꯥꯛꯅꯕꯒꯤꯗꯃꯛꯇ ꯈꯣꯡꯖꯪ ꯑꯁꯤ ꯆꯪꯁꯤꯜꯍꯟꯅꯤꯡꯉꯤ ꯍꯥꯏꯖꯅꯤꯡꯉꯤ ꯑꯗꯨꯒ ꯀꯔꯕꯥꯔ ꯇꯧꯕ ꯃꯇꯝꯗ ꯑꯩꯈꯣꯏꯅ ꯏꯁꯥꯒꯤ ꯄꯩꯁꯥ ꯂꯩꯖꯗꯕꯅ ꯃꯔꯝ ꯑꯣꯏꯔꯒ ꯑꯇꯣꯞꯄ ꯁꯦꯟ ꯄꯥꯏꯕꯁꯤꯡꯗꯒꯤ ꯑꯩꯈꯣꯏꯅ ꯏꯟꯇꯔꯦꯁꯇ ꯄꯨꯕ ꯄꯣꯠ ꯄꯨꯔꯕ ꯃꯇꯨꯡꯗ ꯄꯣꯠꯇ ꯊꯥꯊꯔꯕꯗꯤ ꯑꯩꯈꯣꯏꯅ ꯀꯔꯤꯒꯨꯝꯕ ꯑꯗꯨꯗꯒꯤ ꯂꯥꯛꯄ ꯄ꯭ꯔꯣꯐꯤꯠ ꯑꯗꯨ ꯑꯗꯨꯛꯀꯤ ꯃꯇꯤꯛ ꯄꯤꯛꯅ ꯂꯥꯛꯏ ꯃꯔꯝ ꯑꯗꯨꯅ ꯏꯁꯥꯒꯤ ꯁꯦꯟꯃꯤꯠꯂꯣꯟ ꯐꯒꯠꯅꯕꯒꯤꯗꯃꯛ ꯚꯥꯔꯠꯀꯤ ꯃꯔꯤ ꯂꯩꯅꯕ ꯚꯥꯔꯠꯀꯤ ꯄ꯭ꯔꯖꯥꯁꯤꯡꯗ ꯑꯩꯈꯣꯏꯅ ꯍꯥꯏꯔꯤꯕ ꯑꯦꯋꯥꯔꯅꯦꯁ ꯇ꯭ꯔꯦꯅꯤꯡꯁꯤꯡ ꯑꯁꯤ ꯐꯪꯍꯟꯕꯤꯌꯨ ꯍꯥꯏꯅ ꯍꯥꯏꯖꯅꯤꯡꯉꯤ